ꯑꯩꯒꯤ ꯈ꯭ꯋꯥꯏꯗꯒꯤ ꯄꯥꯝꯖꯕ ꯂꯥꯏꯅꯤꯡ ꯂꯥꯏꯅꯤꯡꯒꯤ ꯂꯥꯏꯅꯤꯡꯒꯤ ꯃꯤꯡ ꯑꯣꯏꯅ ꯄꯜꯂꯕꯗ ꯍꯖꯤ ꯐꯔꯨꯛ ꯃꯍꯥꯛ ꯌꯥꯝꯅ ꯐꯕ ꯑꯃꯁꯨꯡ ꯑꯉꯥꯡꯁꯤꯡ ꯇꯥꯛꯄ ꯇꯝꯕꯤꯕꯗ ꯌꯥꯝꯅ ꯐꯩ ꯃꯍꯥꯛ ꯑꯩꯅ ꯑꯉꯥꯡ ꯑꯣꯏꯅ ꯂꯩꯕ ꯃꯇꯝꯗ ꯃꯍꯥꯛꯅ ꯑꯩꯕꯨ ꯃꯈꯨꯠ ꯄꯥꯏꯗꯨꯅ ꯇꯝꯕꯤ ꯑꯃꯁꯨꯡ ꯃꯍꯥꯛꯅ ꯇꯝꯕꯤꯕꯅ ꯃꯔꯝ ꯑꯣꯏꯔꯒ ꯑꯩ ꯃꯤꯃꯥꯡ ꯊꯣꯛꯄ ꯉꯝꯖꯩ ꯃꯍꯥꯛ ꯑꯗꯨꯛꯀꯤ ꯃꯇꯤꯛ ꯐꯕ ꯃꯧꯔꯨꯕꯤ ꯑꯃꯅꯤ ꯑꯃꯁꯨꯡ ꯍꯥꯐꯤꯁꯁꯨ ꯑꯃꯅꯤ ꯃꯍꯥꯛ ꯌꯥꯝꯅ ꯐꯩ ꯃꯤꯉꯣꯟꯗꯁꯨ ꯌꯥꯝꯅ ꯃꯇꯦꯡ ꯄꯥꯡꯉꯤ ꯃꯍꯥꯛꯅ ꯑꯉꯥꯡꯁꯤꯡꯕꯨ ꯃꯈꯨꯠ ꯄꯥꯏꯗꯨꯅ ꯃꯗꯔꯁꯥꯗ ꯄꯨꯕꯤꯗꯨꯅ ꯃꯍꯥꯛꯅ ꯇꯝꯕꯤ ꯇꯝꯂꯤꯕ ꯑꯉꯥꯡꯁꯤꯡ ꯑꯗꯨꯅꯁꯨ ꯃꯍꯥꯛꯄꯨ ꯌꯥꯝꯅ ꯊꯥꯒꯠꯆꯩ ꯑꯃꯁꯨꯡ ꯌꯥꯝꯅ ꯃꯍꯥꯛꯀꯤꯗꯃꯛ ꯑꯩꯅ ꯌꯥꯝꯅ ꯆꯥꯎꯊꯣꯛꯆꯩ ꯃꯍꯥꯛ ꯄꯨ ꯌꯥꯝꯅ ꯐꯕ ꯃꯤꯅꯤ ꯃꯍꯥꯛ ꯑꯁꯤ ꯑꯩꯈꯣꯏꯒꯤ ꯂꯥꯏꯅꯤꯡꯒꯤ ꯂꯥꯏꯅꯤꯡꯒꯤ ꯑꯣꯏꯕꯗ ꯌꯥꯝꯅ ꯃꯇꯤꯛ ꯆꯥꯔꯕ ꯅꯨꯄꯥ ꯑꯃꯅꯤ